ꯃꯅꯤꯄꯨꯔꯤꯒꯤ ꯂꯣꯟ ꯑꯁꯤꯁꯦ ꯃꯦꯗꯤꯌꯥꯒ ꯏꯗꯨꯀꯦꯁꯟꯒꯤ ꯁꯥꯏꯠꯇꯗꯤ ꯐꯖꯅ ꯔꯤꯄ꯭ꯔꯖꯦꯟ ꯇꯧꯕꯤꯗꯦ ꯑꯣꯏꯅ ꯈꯜꯂꯤ ꯍꯥꯏꯕꯗꯤ ꯏꯗꯨꯀꯦꯁꯟꯗꯗꯤ ꯃꯅꯤꯄꯨꯔꯤ ꯂꯣꯟꯒꯤ ꯂꯥꯏꯔꯤꯛꯁꯦ ꯐꯖꯅ ꯑꯣꯔꯒꯥꯅꯥꯏꯖ ꯑꯣꯏꯅꯕ ꯇꯥꯏꯞꯇ ꯂꯩꯌꯦ ꯈꯨꯜꯗ ꯂꯩꯕ ꯁ꯭ꯀꯨꯜꯁꯤꯡꯁꯤ ꯃꯅꯤꯄꯨꯔ ꯂꯥꯏꯔꯤꯛ ꯏꯝꯄ꯭ꯂꯤꯃꯦꯟ ꯐꯥꯗ꯭ꯔꯤ ꯑꯗꯨꯅ ꯃꯣꯏ ꯁꯥꯠꯇ꯭ꯔ ꯃꯌꯥꯝꯗꯤ ꯃꯅꯤꯄꯨꯔꯤ ꯂꯥꯏꯔꯤꯛꯀꯤ ꯏꯁꯀ꯭ꯔꯤꯞꯇꯤ ꯍꯥꯏꯕ ꯍꯩꯇ꯭ꯔꯤ ꯑꯗꯨꯅ ꯃꯦꯖꯣꯔꯤꯇꯤ ꯑꯣꯏꯅ ꯈꯪꯗ꯭ꯔꯗꯤ ꯃꯦꯗꯤꯌꯥ ꯑꯣꯏꯔꯁꯨ ꯏꯗꯨꯀꯦꯁꯟ ꯑꯣꯏꯔꯁꯨ ꯃꯩꯇꯩ ꯂꯣꯟꯁꯦ ꯔꯤꯄ꯭ꯔꯖꯦꯟ ꯇꯧꯕ ꯌꯥꯝ ꯀꯣꯛꯂꯤ ꯈ꯭ꯋꯥꯏꯗꯒꯤ ꯃꯔꯨ ꯑꯣꯏꯅ ꯂꯥꯏꯔꯤꯛ ꯇꯝꯕ ꯁꯥꯠꯇ꯭ꯔꯁꯤꯡꯗ ꯃꯩꯇꯩ ꯂꯣꯟ ꯇꯥꯛꯄ ꯍꯧꯔꯗꯤ ꯖꯦꯅꯔꯦꯁꯟ ꯃꯤ ꯃꯌꯥꯝꯗ ꯈꯪꯕ ꯉꯝꯖꯅꯤ